ꯀꯛꯆꯤꯡꯒꯤ ꯃꯔꯨ ꯑꯣꯏꯕ ꯁꯦꯟꯃꯤꯠꯂꯣꯟ ꯑꯁꯤ ꯑꯦꯒ꯭ꯔꯤꯀꯜꯆꯔꯦ ꯏꯟꯗꯁꯇ꯭ꯔꯤ ꯀꯛꯆꯤꯡꯒꯤ ꯀꯛꯆꯤꯡꯒꯤ ꯂꯧꯔꯦꯟ ꯀꯛꯆꯤꯡꯒꯤ ꯂꯧꯁꯤꯄꯥꯠ ꯑꯁꯤꯗꯒꯤꯁꯨ ꯌꯥꯝꯅ ꯆꯥꯎꯕ ꯁꯦꯟꯃꯤꯠꯂꯣꯟꯒꯤ ꯑꯃ ꯑꯣꯏ ꯀꯛꯆꯤꯡꯗ ꯇꯨꯔꯤꯖꯝꯒꯤ ꯏꯟꯗꯁꯇ꯭ꯔꯤ ꯌꯥꯝꯅ ꯆꯥꯎꯈꯠꯂꯤ ꯀꯛꯆꯤꯡ ꯒꯥꯔꯗꯦꯟ ꯍꯥꯏꯕ ꯑꯃ ꯂꯩ ꯀꯛꯆꯤꯡ ꯒꯥꯔꯗꯦꯟ ꯑꯁꯤꯗ ꯃꯤ ꯃꯌꯥꯝ ꯑꯃ ꯂꯥꯛꯏ ꯃꯤ ꯃꯌꯥꯝ ꯑꯃ ꯀꯛꯆꯤꯡ ꯕꯖꯥꯔꯗ ꯄꯣꯠ ꯂꯩ ꯀꯛꯆꯤꯡꯒꯤ ꯈ꯭ꯋꯥꯏꯗꯒꯤ ꯃꯌꯥꯝꯅ ꯄꯥꯝꯅꯕ ꯄꯣꯠꯁꯤꯡꯒꯤ ꯃꯅꯨꯡꯗ ꯀꯛꯆꯤꯡꯒꯤ ꯕꯣꯔꯥ ꯀꯛꯆꯤꯡꯒꯤ ꯁꯣꯏꯕꯨꯝ ꯑꯃꯅꯤ ꯇꯨꯔꯤꯖꯝ ꯏꯟꯗꯁꯇ꯭ꯔꯤꯗ ꯆꯥꯎꯈꯠꯂꯦ ꯍꯥꯏꯔꯤꯕ ꯀꯛꯆꯤꯡ ꯑꯁꯤꯗ ꯂꯥꯛꯏꯕꯥ ꯀꯛꯆꯤꯡ ꯒꯥꯔꯗꯦꯟꯗ ꯂꯥꯛꯏꯕ ꯃꯤꯑꯣꯏ ꯈꯨꯗꯤꯡꯃꯛꯅ ꯀꯛꯆꯤꯡ ꯕꯣꯔꯥ ꯂꯩꯗꯅ ꯍꯟꯈꯤꯕ ꯌꯥꯎꯗꯦ ꯀꯛꯆꯤꯡꯒꯤ ꯁꯣꯏꯕꯨꯝ ꯂꯩꯗꯅ ꯍꯟꯈꯤꯕ ꯌꯥꯎꯗꯦ ꯃꯈꯣꯏ ꯈꯨꯗꯤꯡꯃꯛꯀꯤ ꯀꯟꯇ꯭ꯔꯤꯕ꯭ꯤꯌꯨꯁꯟ ꯌꯥꯝꯅ ꯆꯥꯎꯏ ꯏꯗꯨꯀꯦꯁꯟ ꯁꯦꯛꯇꯔꯗ ꯍꯥꯏꯔꯒꯁꯨ ꯀꯛꯆꯤꯡꯗ ꯊꯪꯅꯕ ꯈꯨꯜꯁꯤꯡꯗꯒꯤ ꯀꯛꯆꯤꯡꯗ ꯃꯍꯩ ꯇꯝꯕ ꯃꯌꯥꯝ ꯑꯃ ꯂꯥꯛꯏ ꯃꯁꯤꯅ ꯀꯥꯛꯆꯤꯡꯒꯤ ꯁꯦꯟꯃꯤꯠꯂꯣꯟ ꯐꯒꯠꯍꯜꯂꯤ